ꯑꯩꯅ ꯒꯦꯁ ꯑꯃ ꯂꯥꯛꯄ ꯃꯇꯝꯗ ꯌꯥꯝ ꯋꯥꯝꯂꯤ ꯍꯔꯥꯎ ꯍꯔꯥꯎ ꯑꯣꯛꯑꯦ ꯑꯗꯨꯒ ꯃꯈꯣꯏꯒꯤꯗꯃꯛꯇ ꯑꯩꯅ ꯑꯍꯥꯎꯕ ꯑꯍꯥꯟꯕꯗ ꯑꯩꯅ ꯏꯁꯤꯡꯒꯨꯝꯕ ꯄꯤꯔꯅꯤ ꯑꯗꯨꯗꯒꯤ ꯉꯥꯏꯍꯥꯛꯇꯪ ꯄꯣꯊꯥꯍꯜꯂꯒ ꯃꯈꯣꯏꯗꯣ ꯑꯩꯅ ꯍꯔꯥꯎ ꯍꯔꯥꯎ ꯇꯧꯕꯤꯔꯅꯤ ꯋꯥꯔꯤ ꯋꯥꯇꯥꯏ ꯁꯥꯔꯒ ꯑꯗꯨꯗꯨꯒ ꯀꯣꯐꯤꯒꯨꯝꯕ ꯁꯦꯝꯕꯤꯔꯅꯤ ꯑꯗꯒꯤ ꯅꯨꯗꯜꯁꯀꯨꯝꯕ ꯃꯈꯣꯏꯒꯤ ꯁꯨꯝ ꯑꯄꯥꯝꯕ ꯑꯗꯣ ꯑꯩꯅ ꯇꯧꯕꯤꯔꯅꯤ ꯑꯗꯨꯒꯤ ꯁꯝꯇꯥꯏꯝꯁ ꯑꯩꯅ ꯄꯥꯝꯕ ꯀꯥꯟꯗꯁꯨ ꯅꯨꯗꯜꯁꯀꯨꯝꯕ ꯍꯧꯔꯒ ꯑꯗꯨꯝ ꯄꯤꯖꯕ ꯌꯥꯎꯋꯦ